ꯑꯩ ꯏꯁꯥꯃꯛꯅ ꯂꯩꯔꯤꯕ ꯇꯝꯄꯥꯛꯁꯤꯒꯤ ꯃꯃꯤꯡ ꯍꯥꯏꯔꯨꯔꯒꯗꯤ ꯏꯝꯐꯥꯜ ꯇꯝꯄꯥꯛ ꯀꯧꯕꯅꯤ ꯑꯗꯨ ꯂꯩꯔꯤꯕ ꯆꯤꯡꯁꯦ ꯑꯩꯈꯣꯏꯒꯤ ꯃꯅꯤꯄꯨꯔꯒꯤ ꯃꯅꯤꯄꯨꯔꯒꯤ ꯅꯣꯡꯄꯣꯛꯂꯣꯝꯗ ꯂꯩꯕ ꯆꯤꯡꯁꯤꯡꯁꯤꯅ ꯑꯔꯥꯀꯥꯟ ꯀꯧꯏ ꯑꯗꯣ ꯑꯃꯁꯨꯡ ꯃꯅꯤꯄꯨꯔꯒꯤ ꯅꯣꯡꯆꯨꯞꯇ ꯂꯩꯔꯤꯕ ꯆꯤꯡꯁꯤꯡꯁꯤꯅ ꯅꯥꯒꯥ ꯆꯤꯡ ꯀꯧꯏ ꯑꯗꯨꯒ ꯅꯥꯒꯥ ꯆꯤꯡꯁꯤꯡꯒꯤ ꯋꯥꯡꯃꯗ ꯂꯩꯔꯤꯕ ꯑꯁꯥꯝꯗ ꯆꯠꯂꯤꯕ ꯇꯝꯄꯥꯛꯁꯤ ꯃꯃꯤꯡꯁꯤꯅ ꯁꯨꯔꯃꯥ ꯀꯧꯏ ꯅꯠꯇ꯭ꯔ ꯁꯨꯔꯃꯥ ꯅꯠꯇ꯭ꯔ ꯂꯩꯔꯤꯕ ꯇꯨꯔꯦꯟꯗꯨꯒꯤ ꯃꯃꯤꯡꯗ ꯁꯩꯊꯥꯔꯒ ꯕꯥꯔꯥꯛꯀꯤ ꯇꯝꯄꯥꯛꯁꯨ ꯍꯥꯏꯅꯩ ꯑꯗꯣ ꯑꯩꯈꯣꯏꯒꯤ ꯂꯩꯔꯤꯕ ꯃꯐꯝꯁꯤꯒ ꯅꯛꯅꯅꯗꯤ ꯇꯨꯔꯤꯁꯀꯤ ꯑꯣꯏꯕ ꯆꯠꯆꯒꯗꯕ ꯃꯐꯝ ꯃꯌꯥꯝ ꯂꯩ ꯊꯤꯡꯉꯤꯕ ꯗꯥꯝ ꯃꯌꯥꯝꯁꯤꯗ ꯑꯣꯏꯅ ꯇꯨꯔꯤꯁ ꯂꯣꯀꯦꯁꯟ ꯑꯦꯇ꯭ꯔꯦꯛꯁꯟ ꯃꯌꯥꯝꯁꯨ ꯁꯦꯝꯒꯠꯂꯤ ꯑꯗꯨꯒ ꯃꯔꯨ ꯑꯣꯏꯅ ꯑꯩꯈꯣꯏ ꯃꯅꯤꯄꯨꯔꯗ ꯂꯩꯔꯤꯕ ꯏꯝꯐꯥꯜ ꯇꯝꯄꯥꯛꯇ ꯂꯩꯔꯤꯕ ꯂꯣꯛꯇꯥꯛ ꯄꯥꯠꯁꯦ ꯈ꯭ꯋꯥꯏꯅ ꯍꯦꯟꯅ ꯐꯕ ꯃꯅꯤꯄꯨꯔꯒꯤ ꯇꯨꯔꯤꯁ ꯑꯦꯇ꯭ꯔꯦꯛꯁꯟꯅꯦꯅ ꯊꯝꯖꯅꯤꯡꯏ